ꯍꯥꯏꯌꯣ

ꯍꯥꯎ ꯑꯪ ꯎꯝ ꯂꯥꯛꯎ ꯀꯩꯅꯣ

ꯎꯝ ꯍꯣꯏ ꯅꯍꯥꯟꯒꯤ ꯂꯨꯍꯣꯡ ꯀꯩꯅꯣꯒꯤ ꯂꯨꯍꯣꯡꯕꯒꯤꯗꯨꯃ ꯍꯥꯏꯔꯛꯑꯒꯦꯕꯀꯣ ꯃꯣꯏꯒꯤ ꯃꯣꯏꯒꯤ ꯂꯨꯍꯣꯡ ꯂꯨꯍꯣꯡꯕ ꯅꯨꯃꯤꯠꯇꯨꯗꯅꯦ ꯅꯪ ꯌꯨꯝꯗꯩ ꯆꯥꯛꯀꯨꯝꯕ ꯑꯝꯇ ꯆꯥꯔꯣꯏꯕ ꯃꯣꯏ ꯑꯗꯨꯝ ꯆꯥꯛꯇꯣ ꯁꯤꯜꯂꯝꯃꯅꯦꯕꯀꯣ ꯂꯨꯍꯣꯡꯕ ꯃꯐꯝ ꯃꯐꯝꯗꯨꯗ ꯍꯣꯏ ꯑꯗꯨꯝ ꯑꯗꯨꯗꯤ ꯑꯌꯨꯛꯀꯤ ꯆꯥꯛꯇꯨꯗꯤ ꯃꯣꯏ ꯁꯤꯜꯂꯅꯦꯕ ꯑꯗꯨꯒ ꯑꯩꯈꯣꯏꯗꯤ ꯑꯗꯨꯒꯤ ꯃꯣꯏ ꯅꯪꯒꯤ ꯂꯨꯍꯣꯡꯀꯥꯟꯗꯗꯤ ꯃꯣꯏꯒꯤ ꯐꯅꯦꯛ ꯂꯨꯍꯣꯡꯕꯩ ꯐꯅꯦꯛ ꯂꯩꯕꯅꯦꯕ ꯑꯗꯨ ꯁꯦꯠꯇꯣꯏꯅꯦ ꯑꯗꯨꯒ ꯃꯣꯏꯒꯤ ꯇꯥꯏꯃꯤꯡꯗꯣ ꯐꯤꯛꯁ ꯑꯣꯏꯗꯣꯏꯅꯦꯕꯀꯣ ꯆꯞ ꯆꯥꯅ ꯃꯣꯏꯅ ꯊꯥꯕꯗꯣ ꯏꯟꯚꯤꯇꯦꯁꯟ ꯀꯥꯔꯗꯇ ꯊꯥꯕ ꯄꯨꯡꯗꯣ ꯑꯗꯨꯗꯨ ꯆꯞ ꯆꯥꯅ ꯍꯧꯒꯅꯤ ꯆꯞ ꯆꯥꯅ ꯂꯣꯏꯗꯣꯏꯅꯦꯕ ꯑꯗꯨꯅ ꯃꯣꯏꯒꯤ ꯂꯨꯍꯣꯡꯕꯒꯤ ꯐꯤꯔꯣꯜꯗꯣ ꯑꯗꯨꯗꯤ ꯑꯉꯧꯕꯒ ꯑꯁꯪꯕꯒ ꯆꯠꯄ ꯐꯅꯦꯛ ꯁꯦꯠꯇꯣꯏꯅꯦꯕꯀꯣ ꯑꯗꯨꯒ ꯐꯨꯔꯤꯠꯇꯨꯅ ꯑꯉꯧꯕ ꯑꯣꯏꯔꯁꯨ ꯑꯗꯨꯝ ꯑꯁꯪꯕ ꯑꯣꯏꯔꯁꯨ ꯑꯗꯨꯝ ꯂꯤꯠꯄ ꯌꯥꯏꯕꯀꯣ ꯑꯗꯨꯅ ꯅꯪꯒꯤꯗꯤ ꯍꯥ ꯅꯨꯄꯥ ꯅꯨꯄꯥ ꯅꯨꯄꯥꯗꯤ ꯑꯗꯨꯝ ꯀꯣꯠ ꯁꯨꯠ ꯇꯧꯔꯛꯀꯅꯤ ꯀꯣꯠ ꯂꯤꯠꯂꯛꯀꯅꯦꯕ ꯐꯣꯔꯃꯦꯜ ꯄꯦꯟ ꯁꯦꯠꯀꯅꯤ ꯂꯦꯗꯔ ꯁꯨꯁ ꯍꯥꯞꯅꯒꯅꯤ ꯑꯗꯨꯒ ꯐꯣꯔꯃꯦꯜ ꯐꯨꯔꯤꯠ ꯂꯤꯠꯀꯅꯤ ꯑꯗꯨꯒ ꯇꯥꯏ ꯄꯨꯟꯒꯅꯤ ꯑꯗꯨꯃꯥꯏꯅ ꯀꯣꯠ ꯍꯥꯞꯄꯒ ꯑꯗꯨꯃꯥꯏꯅ ꯆꯠꯇꯣꯏꯕ ꯑꯆꯥ ꯑꯊꯛꯇꯤ ꯑꯇꯩꯗꯤ ꯊꯣꯏꯗꯣꯛꯅ ꯇꯧꯗꯦꯕꯀꯣ ꯃꯣꯏꯗꯨꯗ ꯆꯥꯛ ꯁꯤꯜꯂꯝꯅꯤ ꯆꯥꯛꯇꯨꯗ ꯑꯩꯈꯣꯏꯅ ꯏꯟꯁꯥꯡꯕꯨꯗꯤ ꯃꯈꯟ ꯃꯈꯟ ꯄꯤꯔꯛꯀꯅꯤ ꯃꯣꯏ ꯀꯩꯅꯣ ꯑꯗꯨꯝ ꯁꯥ ꯆꯥꯕ ꯀꯥꯡꯕꯨꯒꯤ ꯉꯥ ꯆꯥꯕꯒꯤ ꯌꯦꯟ ꯆꯥꯕꯒꯤ ꯁꯨꯝ ꯆꯥꯗꯕ ꯀꯥꯡꯕꯨꯒꯤꯗꯣ ꯇꯣꯉꯥꯟ ꯇꯣꯉꯥꯟ ꯁꯤꯜꯂꯛꯀꯅꯦꯕ ꯑꯗꯨꯒ ꯀꯝꯄꯜꯁꯔꯤ ꯏꯔꯣꯟꯕ ꯏꯔꯣꯟꯕ ꯂꯩꯒꯅꯤ ꯁꯥꯂꯥꯗ ꯂꯩꯒꯅꯤ ꯑꯗꯨꯒ ꯆꯝꯐꯨꯠ ꯂꯩꯒꯅꯤꯀꯣ ꯆꯝꯐꯨꯠ ꯃꯍꯤ ꯂꯩꯒꯅꯤ ꯑꯗꯒꯤꯗꯤ ꯃꯣꯏꯒꯤ ꯑꯗꯨꯝ ꯆꯝꯐꯨꯠ ꯂꯩꯒꯅꯤ ꯑꯗꯨꯃꯥꯏꯅ ꯁꯦꯝꯕꯅꯦ ꯑꯥ ꯑꯥ ꯑꯥ ꯍꯣꯏ ꯑꯗꯨ ꯂꯥꯛꯑꯣ ꯑꯩꯈꯣꯏ ꯑꯩꯈꯣꯏꯒꯤꯅꯦ ꯑꯩꯈꯣꯏ ꯀꯩꯅꯣ ꯑꯩꯈꯣꯏ ꯃꯥꯝꯃ ꯑꯃ ꯍꯣꯡꯗꯧꯔꯤꯕꯅꯦꯕꯀꯣ ꯗꯦꯠ ꯊ꯭ꯔꯤ ꯐꯦꯕꯔꯨꯋꯥꯔꯤ ꯃꯥꯔꯆꯀꯤ ꯗꯦꯠ ꯊ꯭ꯔꯤꯁꯦ ꯁꯤꯗ ꯂꯨꯍꯣꯡꯗꯣꯏꯅꯦ ꯑꯗꯨꯗ ꯂꯥꯛꯑꯣ ꯑꯩꯅꯦ ꯅꯪ ꯐꯤꯔꯣꯟꯗꯣ ꯊꯤꯕꯤꯔꯝꯃꯒꯦ ꯁꯦꯠꯅꯉꯥꯏꯒꯤꯗꯣ ꯎꯝ ꯌꯥꯏꯌꯦ ꯌꯥꯏꯌꯦ ꯅꯪ ꯗ꯭ꯔꯦꯁꯇꯨꯁꯨ ꯑꯗꯨꯝ ꯅꯪ ꯁꯦꯠꯅꯤꯡꯕꯗꯣ ꯁꯦꯠꯄ ꯌꯥꯏꯕꯀꯣ ꯑꯗꯣ ꯅꯪꯅ ꯀꯩꯒꯨꯝꯕ ꯁꯨꯝ ꯑꯅꯥꯜꯒꯤꯗꯨ ꯁꯦꯠꯅꯤꯡꯕ ꯇꯥꯔꯗꯤ ꯑꯩ ꯊꯤꯕꯤꯔꯝꯒꯦ ꯍꯥꯏꯕꯩꯅꯦ ꯊꯤꯕꯤꯔꯝꯃꯣ ꯍꯣꯏ ꯍꯣꯏ ꯊꯤꯕꯤꯔꯝꯃꯒꯦ ꯑꯗꯣ ꯂꯥꯛꯄꯗꯤꯅꯦ ꯑꯩꯈꯣꯏꯒꯤꯗꯤ ꯉꯟꯅ ꯍꯧꯕꯅꯦꯀꯣ ꯁꯣꯝꯗꯒꯤꯗꯤ ꯉꯟꯅ ꯍꯧꯕꯅꯦ ꯄꯨꯡꯅꯦ ꯑꯗꯨꯝ ꯀꯩꯅꯣꯗ ꯆꯥꯛ ꯆꯥ ꯃꯥꯡ ꯆꯥꯛ ꯆꯥ ꯑꯌꯨꯛꯇ ꯆꯥꯛ ꯆꯥꯊꯣꯛ ꯑꯅꯤꯗꯅ ꯑꯗꯨ ꯃꯇꯨꯡꯗ ꯆꯥꯛ ꯆꯥ ꯂꯣꯏꯔꯀꯥꯟꯗ ꯍꯣꯡꯗꯣꯏꯅꯦꯕꯀꯣ ꯑꯗꯨꯅ ꯅꯪ ꯌꯥꯔꯤꯉꯩꯗꯤ ꯉꯟꯅ ꯂꯥꯛ ꯇꯥꯕ ꯑꯗꯨꯗꯤ ꯑꯗꯨꯝꯅ ꯑꯩꯠ ꯊꯥꯔꯇꯤ ꯍꯥꯏꯔꯗꯤ ꯅꯪ ꯁꯦꯚꯦꯟ ꯊꯥꯔꯇꯤꯒꯨꯝꯕꯗꯗꯤ ꯌꯧꯔꯛꯑꯣꯍꯦ ꯑꯗꯣ ꯄꯨꯡ ꯍꯣꯏ ꯍꯣꯏ ꯇꯔꯦꯠ ꯃꯈꯥꯏ ꯑꯗꯨꯋꯥꯏꯗꯀꯣ ꯑꯗꯨꯗ ꯍꯣꯏ ꯍꯣꯏ ꯍꯣꯏ ꯂꯥꯛꯑꯣ ꯂꯥꯛꯑꯣ ꯊꯝꯃꯣ ꯊꯝꯃꯣ